ꯏꯀꯨꯏ ꯀꯨꯏꯗ꯭ꯔꯤꯉꯩꯗ ꯑꯩꯅ ꯑꯣꯟꯂꯥꯏꯟ ꯁꯣꯞꯄꯤꯡ ꯄ꯭ꯂꯦꯠꯐꯣꯝ ꯑꯃ ꯑꯣꯏꯔꯤꯕ ꯐ꯭ꯂꯤꯞꯀꯥꯔꯗꯇꯒꯤ ꯂꯤꯚꯥꯏꯁꯀꯤ ꯖꯤꯟꯁ ꯑꯃꯈꯛ ꯂꯩ ꯌꯥꯝ ꯄꯥꯝꯅ ꯂꯩꯕꯅꯤ ꯑꯗꯨꯕꯨ ꯍꯥꯏꯔꯤꯕ ꯖꯤꯟꯁꯁꯤ ꯑꯩꯅ ꯌꯨꯝꯗ ꯌꯧꯔꯛꯑ ꯃꯇꯨꯡꯗ ꯗꯦꯂꯤꯕꯔꯤ ꯇꯧꯔ ꯃꯇꯨꯡꯗ ꯑꯩꯅ ꯁꯦꯠꯄ ꯃꯇꯝꯗ ꯖꯤꯟꯁꯁꯤ ꯀ꯭ꯋꯥꯂꯤꯇꯤ ꯈꯤꯇꯪ ꯂꯩꯕ ꯋꯥꯠꯂꯦ ꯑꯗꯣ ꯃꯃꯟꯒ ꯆꯥꯟꯅꯗꯦ ꯑꯩꯅ ꯄꯤꯈꯤꯕ ꯂꯩꯈꯤꯕ ꯃꯃꯜꯅ ꯇꯨ ꯇ꯭ꯔꯤꯄꯜ ꯅꯥꯏꯟ ꯍꯥꯏꯔꯤꯕ ꯃꯃꯜꯁꯤꯗ ꯂꯩꯕꯅꯤ ꯑꯗꯨꯕꯨ ꯂꯥꯛꯏꯕ ꯄꯣꯠꯁꯤꯗꯤ ꯃꯃꯜꯒ ꯆꯥꯟꯅꯗ꯭ꯔꯦ ꯄꯨꯔꯥ ꯂꯨꯄꯥ ꯆꯥꯝꯉꯥ ꯆꯥꯇ꯭ꯔꯨꯛꯀꯤ ꯖꯤꯟꯁ ꯑꯣꯏꯅ ꯊꯥꯕꯤꯔꯛꯑꯦ ꯌꯥꯝꯅ ꯄꯦꯟꯗꯦ ꯄꯣꯠꯀ ꯃꯃꯜꯒ ꯆꯥꯟꯅꯗꯦ